ꯑꯩꯅ ꯎꯠꯄ ꯄꯥꯝꯕꯗꯤ ꯁꯤꯔꯣꯏ ꯂꯤꯂꯤ ꯍꯥꯏꯔꯤꯕ ꯂꯩ ꯑꯁꯤ ꯎꯠꯄ ꯄꯥꯝꯃꯤ ꯚꯥꯔꯠ ꯄꯨꯝꯕꯗ ꯎꯠꯄ ꯄꯥꯝꯃꯤ ꯀꯔꯤꯒꯤ ꯃꯔꯝꯗꯤ ꯑꯇꯣꯞꯄ ꯖꯒꯥꯗ ꯑꯝꯇ ꯍꯧꯗꯕꯅ ꯎꯈꯨꯜ ꯗꯤꯁꯇ꯭ꯔꯤꯛ ꯍꯥꯏꯕꯗꯇ ꯍꯧꯕꯅꯤꯅ ꯑꯩꯅ ꯁꯤꯔꯣꯏ ꯂꯤꯂꯤ ꯍꯥꯏꯔꯤꯕ ꯂꯩ ꯑꯁꯤ ꯚꯥꯔꯠ ꯄꯨꯝꯕꯗ ꯎꯠꯄ ꯄꯥꯝꯃꯤ